ꯑꯩꯒꯤ ꯐꯣꯇꯣ ꯑꯃꯗꯤ ꯕꯤꯗꯤꯑꯣꯁꯤꯡ ꯐꯖꯕ ꯐꯖꯕ ꯈꯜꯂꯒ ꯁꯣꯁꯤꯌꯦꯜ ꯃꯦꯗꯤꯌꯥꯗ ꯑꯩ ꯊꯥꯒꯠꯆꯔꯤ ꯊꯥꯒꯠꯂꯤꯁꯤ ꯊꯥꯒꯠꯂꯤꯕ ꯃꯐꯝꯁꯤꯡꯗꯤ ꯏꯟꯁꯇꯥꯒ꯭ꯔꯥꯝꯅꯤ ꯑꯃꯗꯤ ꯐꯦꯁꯕꯨꯛꯇ ꯑꯌꯥꯝꯕꯅ ꯑꯣꯏ ꯃꯔꯛ ꯃꯔꯛꯇꯁꯨ ꯑꯃꯨꯛ ꯑꯃꯨꯛ ꯇ꯭ꯋꯤꯇꯔꯗꯁꯨ ꯊꯥꯒꯠꯂꯤ ꯊꯥꯒꯠꯂꯤꯕꯒꯤ ꯃꯔꯝꯗꯤ ꯍꯌꯦꯡ ꯆꯠꯈ꯭ꯔꯤꯕ ꯂꯥꯛꯀꯗꯧꯔꯤꯕ ꯐꯣꯇꯣ ꯅꯠꯇꯕꯤꯗ ꯆꯠꯈ꯭ꯔꯤꯕ ꯐꯣꯇꯣꯁꯤꯡ ꯑꯗꯨꯗꯤ ꯕꯤꯗꯤꯑꯣꯁꯤꯡ ꯑꯗꯨꯗꯤ ꯂꯩꯍꯧꯒꯗꯕ ꯑꯣꯏꯕꯅꯤꯅ ꯃꯦꯃꯣꯔꯤ ꯑꯣꯏꯅꯕꯒꯤꯗꯃꯛꯇ ꯑꯃꯗꯤ ꯃꯌꯥꯝꯁꯤꯡ ꯑꯩꯅ ꯁꯨꯝꯗꯧ ꯍꯧꯋꯤ ꯁꯨꯝꯃꯥꯏꯅ ꯇꯧꯍꯧꯋꯤ ꯁꯤꯗ ꯆꯠꯈꯤ ꯁꯤꯗ ꯊꯣꯛꯈꯤ ꯍꯥꯏꯕꯗꯨ ꯈꯪꯅꯕꯒꯤꯗꯃꯛꯇ ꯃꯦꯃꯣꯔꯤ ꯑꯣꯏꯅꯕꯒꯤꯗꯃꯛꯇ ꯑꯩꯅ ꯐꯣꯇꯣꯁꯤꯡ ꯑꯗꯨ ꯑꯞꯂꯣꯗ ꯇꯧꯖꯕꯅꯤ ꯊꯥꯒꯠꯆꯕꯅꯤ